ꯑꯩꯈꯣꯏꯅ ꯀꯨꯝ ꯃꯔꯤ ꯂꯩ ꯀꯨꯝ ꯃꯔꯤ ꯑꯗꯨꯗꯤ ꯀꯥꯂꯦꯟ ꯅꯦ ꯀꯥꯂꯦꯟꯊꯥꯅꯦ ꯅꯤꯡꯊꯝꯊꯥꯅꯦ ꯅꯣꯡꯖꯨꯊꯥꯅꯦ ꯌꯦꯅꯤꯡꯊꯥꯅꯦ ꯑꯗꯨꯕꯨ ꯊꯥ ꯃꯔꯤꯁꯤꯒꯤ ꯃꯅꯨꯡꯗ ꯑꯩꯒꯤ ꯄꯥꯝꯖꯕꯗꯤ ꯅꯤꯡꯊꯝꯊꯥꯅ ꯄꯥꯝꯖꯩ ꯅꯤꯡꯊꯝꯊꯥꯅ ꯄꯥꯝꯃꯨꯕꯒꯤ ꯃꯔꯝꯗꯤ ꯅꯤꯡꯊꯝꯊꯥ ꯑꯁꯤ ꯈꯨꯡꯒꯪ ꯏꯀꯪꯕ ꯊꯕꯛ ꯏꯪꯈꯥꯡ ꯑꯃ ꯇꯧꯕ ꯃꯇꯝꯗꯁꯨ ꯈꯣꯏꯒꯤ ꯀꯔꯤ ꯍꯥꯏꯅ ꯅꯣꯡ ꯏꯁꯤꯡ ꯆꯨꯗꯕꯅꯤꯅ ꯈꯨꯡꯒꯪ ꯏꯀꯪꯕ ꯃꯇꯝꯅꯤꯅ ꯊꯕꯛ ꯄꯥꯡꯊꯣꯛꯄꯗ ꯌꯥꯝꯅ ꯂꯥꯏꯅ ꯄꯥꯡꯊꯣꯛꯄ ꯌꯥꯕ ꯆꯥꯕ ꯊꯛꯄꯗꯁꯨ ꯑꯩꯈꯣꯏꯒꯤ ꯅꯤꯡꯊꯝꯊꯥꯒꯤ ꯃꯇꯝꯗꯗꯤ ꯅꯤꯡꯊꯝꯊꯥꯒꯤ ꯃꯇꯝꯗ ꯐꯪꯉꯤꯕ ꯃꯅꯥ ꯃꯁꯤꯡꯗꯒꯤ ꯍꯧꯔꯒ ꯄꯣꯠ ꯈꯨꯗꯤꯃꯛ ꯃꯍꯥꯎ ꯂꯩꯕ ꯃꯇꯝ ꯑꯣꯏꯕ ꯑꯁꯤꯅꯆꯤꯡꯕꯁꯤꯅ ꯅꯤꯡꯊꯝꯊꯥ ꯑꯁꯦ ꯑꯩꯒꯤ ꯑꯣꯏꯅꯗꯤ ꯄꯥꯝꯖꯕ ꯊꯥꯆꯠꯅꯤ ꯍꯥꯏꯅ ꯊꯝꯖꯒꯦ